ꯍꯂꯣ ꯑꯣ ꯇꯥꯏ ꯇꯥꯏ ꯍꯣꯏ ꯍꯣꯏ ꯍꯣꯏ ꯑꯧ ꯃꯥꯅꯦ ꯍꯣꯏ ꯎꯝ ꯑ ꯑ ꯑ ꯑ ꯑꯣ ꯑꯣ ꯎꯝ ꯑ ꯎꯝ ꯎꯝ ꯎꯝ ꯎꯝ ꯑ ꯑ ꯑ ꯑ ꯎꯝ ꯎꯝ ꯎꯝ ꯎꯝ ꯑ ꯑ ꯑ ꯎꯝ ꯎꯝ ꯎꯝ ꯎꯝ ꯑꯣ ꯎꯝ ꯍꯣꯏ ꯍꯣꯏ ꯌꯥꯏ ꯀꯥꯏꯗꯦ ꯎꯝ ꯑꯗꯨ ꯅꯪ ꯍꯌꯦꯡ ꯄꯨꯡ ꯀꯌꯥꯃꯨꯛꯇ ꯂꯥꯛꯀꯦꯔ ꯂꯥꯛꯑꯗꯤ ꯑꯣ ꯍꯣꯏ ꯍꯣꯏ ꯍꯣꯏ ꯎꯝ ꯑ ꯑ ꯑ ꯑ ꯑꯗꯨ ꯅꯪ ꯅꯍꯥꯟ ꯑꯩꯅ ꯅꯉꯣꯟꯗ ꯍꯤꯗꯥꯛ ꯄꯤꯔꯝꯕꯗꯨꯗꯤ ꯐꯖꯅ ꯆꯥꯗꯤ ꯆꯥꯕ꯭ꯔ ꯑ ꯑ ꯑ ꯑꯣ ꯑ ꯑ ꯑ ꯑꯣ ꯑꯩꯁꯨ ꯅꯉꯣꯟꯗ ꯒꯦꯁꯇ ꯍꯤꯗꯥꯛ ꯄꯤꯔꯒ ꯚꯤꯇꯥꯃꯤꯟ ꯄꯤꯗ꯭ꯔꯕꯖꯥꯠꯂꯀꯣ ꯚꯤꯇꯥꯃꯤꯟꯗꯤ ꯌꯥꯎꯕ꯭ꯔ ꯅꯉꯣꯟꯗ ꯑꯣ ꯑ ꯑ ꯑ ꯑ ꯎꯝ ꯎꯝ ꯎꯝ ꯎꯝ ꯑ ꯑ ꯑ ꯑ ꯎꯝ ꯑꯣ ꯎꯝ ꯎꯝ ꯍꯣꯏꯀꯣ ꯑ ꯎꯝ ꯎꯝ ꯎꯝ ꯑꯗꯣ ꯍꯌꯦꯡ ꯅꯪ ꯎꯝ ꯑꯦꯔꯥꯎꯟ ꯄꯨꯡ ꯋꯥꯟ ꯇꯨ ꯑꯗꯨꯋꯥꯏꯗ ꯂꯥꯛꯑꯣ ꯍꯥꯏꯕꯗꯤ ꯑꯌꯨꯛꯇꯗꯤ ꯑꯩꯁꯦ ꯈꯔ ꯑꯉꯥꯡ ꯈꯣꯏ ꯁ꯭ꯀꯨꯜ ꯆꯠꯄꯅꯤꯅ ꯊꯤꯟꯖꯤꯟ ꯇꯧꯕꯗꯣꯀꯣ ꯎꯃ ꯑꯩꯁꯦ ꯈꯔ ꯆꯤꯟꯒꯗꯧꯕꯀꯣ ꯑꯗꯨꯒꯤ ꯑ ꯎꯝ ꯅꯪ ꯋꯥꯟ ꯎꯝ ꯎꯝ ꯅꯪ ꯅꯪ ꯀ꯭ꯂꯥꯁ ꯆꯠꯂꯣꯏ ꯍꯥꯏꯕ ꯅꯠꯇ꯭ꯔꯣ ꯎꯝ ꯑꯣ ꯅꯪ ꯌꯨꯝꯗ ꯈꯟꯈ꯭ꯔꯦ ꯑꯣ ꯍꯣꯏ ꯍꯣꯏ ꯑꯗꯨꯗꯤ ꯍꯌꯦꯡ ꯅꯪ ꯄꯨꯡ ꯑꯃ ꯑꯅꯤ ꯑꯗꯨꯗ ꯑꯗꯨꯝ ꯂꯥꯛꯑꯣ ꯀꯥꯏꯗꯦ ꯑꯩ ꯑꯗꯨꯝ ꯂꯩꯔꯝꯒꯅꯤ ꯑꯗꯨꯒ ꯅꯪ ꯂꯥꯛꯄꯗ ꯇꯤꯛꯀꯦꯠ ꯀꯛꯇꯕꯤꯗ ꯗꯥꯏꯔꯦꯛ ꯃꯣꯏꯉꯣꯟꯗ ꯇꯤꯀꯦꯠꯇꯨ ꯄꯤꯁꯤꯜꯂꯒ ꯑꯗꯨꯝ ꯑꯩꯅ ꯆꯪꯉꯣ ꯍꯥꯏꯕꯅꯦ ꯍꯥꯏꯅ ꯑꯗꯨꯝ ꯍꯥꯏꯔꯣ ꯎꯝ ꯎꯝ ꯍꯣꯏ ꯍꯣꯏ ꯍꯣꯏ ꯎꯝ ꯎꯝ ꯎꯝ ꯎꯝ ꯎꯝ ꯎꯝ ꯎꯝ ꯍꯣꯏ ꯍꯣꯏ ꯍꯣꯏ ꯎꯝ ꯎꯝ ꯍꯣꯏ ꯍꯣꯏ ꯑꯗꯨꯗꯤ ꯊꯝꯃꯒꯦ ꯎꯝ